ꯑꯁꯤꯕꯨ ꯑꯩꯈꯣꯏ ꯅꯣꯗꯟ ꯇꯦꯛꯁꯤ ꯁꯥꯔꯕꯤꯁꯀꯤ ꯅꯠꯇ꯭ꯔꯣ ꯑꯩꯒꯤ ꯃꯤꯡ ꯅꯥꯎꯔꯦꯝ ꯗꯦꯕꯦꯟꯗ꯭ꯔꯥ ꯀꯧꯏ ꯑꯩꯈꯣꯏ ꯀꯥꯛꯆꯤꯡ ꯈꯨꯟꯌꯥꯏꯗꯩꯅꯦ ꯃꯔꯨ ꯑꯣꯏꯅ ꯑꯩꯏꯁꯦ ꯑꯩꯈꯣꯏ ꯃꯅꯤꯄꯨꯔꯒꯤ ꯇꯣꯉꯥꯟ ꯇꯣꯉꯥꯟꯕ ꯑꯩꯈꯣꯏ ꯁꯦꯟꯗ꯭ꯔꯥꯒꯨꯝꯕ ꯑꯗꯨꯗꯒꯤ ꯑꯟꯗ꯭ꯔꯣꯒꯤ ꯃꯩ ꯍꯧꯔꯒꯂꯩꯕ ꯃꯐꯝꯒꯨꯝꯕ ꯃꯔꯨ ꯑꯣꯏꯕ ꯃꯐꯝ ꯈꯔ ꯑꯩꯈꯣꯏ ꯇꯣꯉꯥꯟ ꯇꯣꯉꯥꯟꯕ ꯂꯩꯀꯣꯜꯁꯤꯡ ꯑꯁꯤ ꯌꯦꯡꯕ ꯆꯠꯅꯤꯡꯉꯦꯕ ꯑꯩꯈꯣꯏ ꯏꯃꯨꯡꯒꯤ ꯃꯤ ꯑꯩꯈꯣꯏ ꯃꯉꯥ ꯇꯔꯨꯛꯒꯨꯝꯕ ꯆꯟꯕ ꯌꯥꯕ ꯑꯗꯨꯝꯕ ꯇꯦꯛꯁꯤ ꯑꯃ ꯑꯗꯣ ꯀꯔꯤꯒꯨꯝꯕ ꯍꯥꯏꯔꯤꯕ ꯃꯐꯝꯁꯤꯡ ꯑꯁꯤ ꯀꯣꯏꯕꯗ ꯅꯣꯏ ꯄꯩꯁꯥꯅ ꯀꯌꯥꯝ ꯂꯧꯒꯅꯤ ꯑꯗꯨꯒ ꯄꯨꯡ ꯀꯌꯥꯗ ꯑꯩꯈꯣꯏ ꯁꯋꯥꯏꯗ ꯌꯧꯔꯛꯄ ꯉꯝꯒꯅꯤ ꯑꯩꯈꯣꯏꯕꯨ ꯗ꯭ꯔꯣꯞ ꯇꯧꯕ ꯑꯗꯣ ꯍꯥꯏꯔꯤꯕ ꯃꯐꯝꯁꯤꯡ ꯑꯁꯤ ꯀꯣꯏꯕ ꯌꯦꯡꯕ ꯆꯠꯂꯨꯔꯒ ꯍꯣꯔꯦꯟ ꯑꯩꯈꯣꯏ ꯌꯨꯝꯗ ꯑꯃꯨꯛ ꯊꯤꯟꯕꯤꯔꯛꯄ ꯑꯁꯤ ꯅꯣꯏ ꯌꯥꯒꯗ꯭ꯔꯣ ꯌꯥꯒꯗꯧꯕ ꯑꯣꯏꯇꯥꯔꯕꯣꯏꯗꯤ ꯑꯩꯈꯣꯏ ꯒꯥꯔꯤꯗꯨ ꯌꯥꯏꯖꯒꯦ ꯑꯩ ꯅꯝꯕꯔꯁꯤꯗ ꯑꯩꯈꯣꯏ ꯌꯥꯔꯒꯗꯤ ꯐꯣꯟ ꯇꯧꯕꯤꯔꯛꯑꯣ ꯑꯗꯨꯅ ꯑꯗꯨꯒ ꯃꯣꯏ ꯅꯣꯏꯒꯤ ꯂꯧꯒꯗꯧꯕ ꯃꯃꯟꯗꯨ ꯀꯌꯥꯅꯣ ꯑꯗꯨꯒꯨꯝꯕꯁꯨ ꯈꯔ ꯈꯪꯍꯟꯕꯤꯔꯛꯑꯣ